ꯍꯜꯂꯣ ꯁꯤꯁꯦ ꯁ꯭ꯋꯤꯒꯤ ꯗꯦꯂꯤꯕꯔꯤ ꯁꯥꯔꯕꯤꯁꯇꯣ ꯑꯣꯏꯕꯤꯔꯕ ꯍꯧꯖꯤꯛ ꯉꯥꯏꯍꯥꯛꯀꯤ ꯃꯃꯥꯡꯗ ꯑꯩꯅ ꯀꯩꯅꯣ ꯑꯆꯥꯄꯣꯠ ꯑꯣꯔꯗꯔ ꯈꯔ ꯇꯧꯖꯈꯤꯕꯅꯦ ꯑꯗꯣ ꯑꯩꯁꯦ ꯍꯧꯖꯤꯛ ꯑꯩꯒꯤ ꯂꯩꯔꯤꯕ ꯂꯣꯀꯦꯁꯟꯁꯤꯡꯁꯦ ꯂꯣꯏꯅ ꯊꯥꯖꯈ꯭ꯔꯕꯅꯦ ꯑꯗꯨꯒ ꯑꯩ ꯀꯌꯥ ꯄꯦꯃꯦꯟ ꯇꯧꯈ꯭ꯔꯕꯅꯦ ꯑꯣꯟꯂꯥꯏꯟꯗ ꯑꯗꯨꯕꯨ ꯍꯧꯖꯤꯛꯐꯥꯎꯕ ꯃꯇꯝꯁꯤꯗ ꯌꯧꯔꯛꯇ꯭ꯔꯦ ꯑꯗꯨꯅ ꯑꯩꯁꯦ ꯈꯤꯇꯪ ꯊꯦꯡꯒꯗꯕ ꯐꯔꯛ ꯇꯥꯔꯕ ꯍꯥꯏꯕꯗꯤ ꯑꯩꯈꯣꯏ ꯁꯤꯗ ꯕꯥꯔꯗꯦ ꯁꯦꯂꯦꯕ꯭ꯔꯦꯁꯟ ꯇꯧꯕ ꯈꯣꯠꯄ ꯃꯌꯥꯝ ꯑꯃ ꯇꯧꯔꯤꯕ ꯑꯗꯨꯅ ꯍꯥꯏꯔꯤꯕ ꯑꯆꯥꯄꯣꯠꯇꯣ ꯌꯧꯔꯛꯇ꯭ꯔꯒꯗꯤ ꯌꯥꯝ ꯊꯤꯅ ꯐꯔꯛ ꯇꯥꯔꯗꯕ ꯑꯩ ꯁꯤꯟꯖꯤꯜꯂꯨꯔꯒ ꯑꯗꯨꯅ ꯑꯩꯈꯣꯏ ꯁꯤꯒꯤ ꯀꯩꯅꯣꯁꯦ ꯐꯨꯠ ꯁꯥꯔꯕꯤꯁꯁꯤꯗ ꯑꯩ ꯀꯣꯜ ꯇꯧꯖꯔꯛꯄꯅꯦ ꯑꯗꯨꯒ ꯁꯤꯒꯤ ꯐꯨꯠ ꯁꯥꯔꯕꯤꯁꯁꯤꯗ ꯈꯤꯇꯪ ꯆꯦꯛ ꯇꯧꯕꯤꯌꯣ ꯍꯥꯏꯅ ꯑꯩꯅ ꯅꯤꯡꯁꯤꯡꯖꯔꯤ ꯑꯗꯨꯒ ꯁꯤꯗ ꯀꯃꯥꯏꯅ ꯀꯩꯗꯧꯕꯒꯤ ꯊꯦꯡꯉꯤꯅꯣ ꯍꯥꯏꯕꯗꯣ ꯑꯝꯇ ꯊꯤꯗꯣꯛꯄꯤꯌꯣ ꯑꯗꯨꯒ ꯑꯩ ꯀꯩꯒꯨꯝꯕ ꯇꯟꯖꯥ ꯆꯥꯗ꯭ꯔꯦ ꯍꯥꯏ ꯇꯥꯔꯒꯁꯨ ꯑꯩ ꯀꯗꯥꯏ ꯐꯥꯎꯕ ꯂꯥꯛꯑꯒ ꯀꯗꯥꯏꯐꯥꯎꯕꯗꯤ ꯗꯤꯂꯤꯕꯔꯤ ꯇꯧꯕ ꯉꯝꯒꯗꯒꯦ ꯍꯥꯏꯕꯗꯣ ꯍꯥꯏꯕꯤꯔꯛꯑꯣ ꯑꯩ ꯑꯗꯨꯝ ꯏꯁꯥꯅ ꯄꯥꯔꯁꯅꯦꯜ ꯑꯣꯏꯅ ꯂꯥꯛꯆꯔꯒ ꯍꯥꯏꯔꯤꯕ ꯗꯦꯂꯤꯕꯔꯤ ꯇꯧꯔꯒꯗꯕ ꯄꯣꯠꯁꯤꯡ ꯑꯗꯨ ꯑꯩ ꯂꯧꯖꯒꯦ ꯍꯥꯏꯅ ꯍꯥꯏꯖꯔꯤ ꯑꯗꯨꯅ ꯁꯤꯒꯤ ꯌꯥꯕ ꯌꯥꯗꯕꯁꯤꯡ ꯑꯁꯦ ꯑꯃꯨꯛꯇꯪ ꯔꯦꯁꯄꯣꯟ ꯇꯧꯕꯤꯔꯛꯑꯣ ꯍꯥꯏꯗꯨꯅ ꯑꯩꯅ ꯁꯣꯝꯒꯤ ꯐꯨꯠ ꯗꯦꯂꯤꯕꯔꯤ ꯁꯥꯔꯕꯤꯁ ꯑꯁꯤꯒꯤ ꯃꯥꯏꯀꯩꯗ ꯍꯪꯒꯠꯆꯔꯤ ꯑꯗꯨꯒ ꯍꯥꯏꯔꯤꯕ ꯀꯩꯅꯣꯁꯦ ꯆꯤꯟꯖꯥꯛꯁꯦ ꯁꯨꯡꯁꯣꯏ ꯁꯣꯏꯗꯅꯃꯛꯀꯤ ꯑꯦꯕꯥꯏꯂꯦꯕꯜ ꯑꯣꯏꯍꯟꯕꯤꯌꯨ ꯑꯗꯨꯒ ꯑꯩꯒꯤ ꯕꯥꯔꯗꯦ ꯄꯥꯔꯇꯤꯁꯨ ꯁꯦꯂꯦꯕ꯭ꯔꯦꯠ ꯇꯧꯕꯗ ꯃꯄꯨꯡ ꯐꯥꯍꯟꯕꯤꯌꯨ ꯍꯥꯏꯗꯅ ꯑꯩꯅ ꯁꯣꯝꯗ ꯅꯤꯡꯁꯤꯡꯖꯔꯤ ꯑꯗꯨꯒ ꯑꯇꯩꯗꯤ ꯌꯥꯔꯦ ꯑꯇꯩꯗꯤ ꯌꯥꯔꯦ ꯑꯗꯨꯝ